ꯑꯩꯁꯦ ꯁ꯭ꯀꯨꯜꯁꯦ ꯅꯖꯔꯤꯗꯩꯅ ꯀ꯭ꯂꯥꯁ ꯐꯥꯏꯞ ꯐꯥꯎꯁꯦ ꯑꯩꯈꯣꯏ ꯁꯉꯥꯏꯌꯨꯝꯐꯝ ꯍꯥꯌꯔ ꯁꯦꯀꯦꯅꯗꯔꯤ ꯁ꯭ꯀꯨꯜꯗ ꯇꯝꯃꯛꯑꯦ ꯑꯗꯨꯒ ꯀ꯭ꯂꯥꯁ ꯁꯤꯛꯁꯇꯒꯤꯅ ꯑꯃꯨꯛ ꯏꯁꯇꯔꯟ ꯁ꯭ꯇꯥꯔꯗ ꯇꯝꯃꯦ ꯀ꯭ꯂꯥꯁ ꯇꯦꯟ ꯐꯥꯎꯕ ꯑꯦꯜꯕꯦꯟ ꯇꯨꯌꯦꯕꯇꯨꯁꯨ ꯑꯃꯨꯛ ꯁꯉꯥꯏꯌꯨꯝꯐꯝ ꯍꯥꯌꯔ ꯁꯦꯀꯦꯟꯗ꯭ꯔꯤ ꯁ꯭ꯀꯨꯜꯗ ꯇꯝꯃꯛꯑꯦ ꯑꯗꯨꯏ ꯃꯇꯨꯡꯗ ꯕꯤ ꯑꯦꯅ ꯋꯥꯏꯈꯣꯝ ꯃꯅꯤꯗ ꯇꯥꯝꯃꯛꯑꯦ ꯑꯩꯒꯤ ꯕꯤ ꯑꯦꯒꯤ ꯁꯕꯖꯦꯛꯀꯤ ꯑꯣꯅꯔꯁ ꯇꯧꯈꯤꯕꯁꯤ ꯑꯦꯟꯊ꯭ꯔꯣꯄꯣꯂꯣꯖꯤ ꯑꯗꯨꯒ ꯍꯧꯖꯤꯛ ꯂꯣꯏꯔꯒ ꯑꯃꯨꯛ ꯀꯥꯡꯍꯟ ꯇꯨꯕ ꯇꯝꯃꯦ ꯀꯥꯡꯍꯟ ꯇꯨꯕꯁꯦ ꯊꯥ ꯃꯔꯤ ꯐꯥꯖꯤꯜꯂꯛꯑꯦ ꯑꯗꯨ ꯍꯩꯔꯦ ꯍꯩꯔꯒ ꯃꯤꯒꯤ ꯑꯃꯨꯛ ꯇꯨꯕ ꯍꯧꯔꯦ